ꯐꯅꯦꯛꯁꯦ ꯅꯨꯃꯤꯠ ꯀꯌꯥꯅꯤ ꯆꯪꯅ ꯂꯣꯜꯂꯕ ꯃꯇꯨꯡꯁꯤꯗ ꯑꯩꯅ ꯐꯖꯅ ꯂꯣꯜꯂꯦ ꯂꯣꯜꯂꯀꯥꯟꯁꯤꯗ ꯁꯦꯠꯁꯨ ꯊꯥꯔꯦ ꯑꯩꯅ ꯄꯥꯝꯖꯕ ꯃꯑꯣꯡꯗ ꯑꯩꯅ ꯊꯥꯖꯔꯦ ꯊꯥꯖꯔꯀꯥꯟꯁꯤꯗ ꯀꯃꯥꯏꯅ ꯇꯧꯒꯦ ꯍꯥꯏꯕꯗ ꯉꯁꯥꯏꯒꯤ ꯐꯅꯦꯛꯁꯦ ꯑꯩꯅ ꯅꯨꯃꯤꯠ ꯊꯥ ꯃꯈꯥꯏ ꯑꯃ ꯃꯌꯥ ꯆꯪꯉꯤꯀꯣ ꯂꯣꯟꯕ ꯃꯇꯝꯁꯤꯗ ꯌꯥꯝ ꯐꯖꯅ ꯃꯑꯣꯡ ꯇꯥꯅ ꯂꯣꯜꯂꯦ ꯂꯣꯜꯂꯦ ꯑꯩꯅ ꯂꯨꯍꯣꯡꯕ ꯑꯝ ꯆꯠꯅꯕꯒꯤ ꯏꯅꯥꯎꯅꯨꯄꯥꯒꯤ ꯂꯨꯍꯣꯡꯕ ꯑꯃ ꯆꯠꯀꯦ ꯍꯥꯏꯗꯅ ꯌꯥꯝ ꯐꯖꯅ ꯂꯣꯜꯂꯦ ꯁꯦꯠ ꯊꯥꯔꯦ ꯑꯗꯒꯤ ꯃꯥꯒꯤ ꯑꯗꯒꯤ ꯐꯤꯗꯣꯟ ꯀꯔꯤ ꯀꯔꯥꯗꯨꯁꯨ ꯑꯩꯅ ꯐꯖꯅ ꯂꯣꯟꯗꯅ ꯈꯣꯠꯇꯅ ꯌꯥꯝ ꯍꯥꯏꯗꯤ ꯄꯣꯠꯇꯣ ꯐꯖꯅ ꯁꯦꯠꯆꯒꯦ ꯍꯥꯏꯗꯅ ꯑꯩꯅ ꯂꯣꯜꯂꯦ ꯂꯣꯜꯂꯕ ꯃꯇꯨꯡꯁꯤꯗ ꯑꯩꯅ ꯀꯩꯅꯣ ꯇꯧꯒꯦ ꯐꯖꯅ ꯂꯣꯜꯂꯦ ꯑꯗꯨꯒ ꯑꯩꯅ ꯐꯖꯅ ꯐꯠꯇꯕ ꯑꯩꯈꯣꯏꯒꯤ ꯉꯁꯥꯏꯒꯤ ꯂꯪ ꯍꯦꯟꯗꯣꯛꯄꯅꯤ ꯈꯪꯗꯦ ꯐꯠꯇꯕ ꯀꯔꯤ ꯀꯔꯥꯗꯣ ꯁꯨꯝ ꯁꯤꯠ ꯅꯥꯟꯅ ꯃꯟꯊꯣꯛꯑꯦ ꯃꯟꯊꯣꯛꯑꯕ ꯃꯇꯨꯡꯁꯤꯗ ꯑꯩꯅ ꯀꯃꯥꯏꯅ ꯇꯧꯒꯦꯗ ꯐꯖꯅ ꯇꯤꯡꯊꯣꯛꯑꯦ ꯇꯤꯡꯊꯣꯛꯑꯒ ꯃꯟꯊꯣꯛꯑꯦ ꯐꯠꯇ ꯍꯥꯎꯗꯤ ꯂꯣꯏꯅꯃꯛ ꯃꯟꯊꯣꯛꯑꯦ ꯃꯟꯊꯣꯛꯑꯀꯥꯟꯁꯤꯗ ꯀꯃꯥꯏꯅ ꯇꯧꯒꯦꯗ ꯑꯩꯅ ꯃꯊꯪ ꯃꯊꯪ ꯁꯨꯝ ꯀꯔꯥꯏꯗ ꯀꯔꯤ ꯑꯅ ꯌꯦꯡꯉꯛꯄ ꯃꯇꯝꯗꯗꯤ ꯀꯃꯥꯏꯅ ꯇꯧꯒꯦ ꯍꯥꯏꯕꯗ ꯉꯁꯥꯏꯒꯤ ꯀꯩꯅꯣꯁꯦ ꯐꯅꯦꯛꯀꯤ ꯈꯣꯏꯁꯦ ꯃꯈꯥꯂꯣꯝꯗ ꯁꯨꯃꯥꯏꯅ ꯀꯣꯟꯒꯗꯕ ꯈꯣꯏꯁꯦ ꯃꯊꯛ ꯂꯣꯝꯗ ꯑꯃꯛꯈꯛ ꯁꯣꯏꯔꯒ ꯂꯩꯔꯝꯕ ꯑꯁ ꯃꯗꯩꯗꯨꯗ ꯑꯩꯅ ꯆꯥꯛꯈꯤꯕ ꯊꯋꯥꯏꯁꯦ ꯑꯩꯅ ꯑꯗꯨꯛ ꯄꯥꯝꯖꯅ ꯂꯩꯔꯛꯈꯤꯕ ꯄꯣꯠꯇꯣ ꯑꯩꯅ ꯍꯦꯛꯇ ꯑꯩꯅ ꯃꯗꯩꯗ ꯑꯩꯅ ꯋꯥꯒꯤꯕ ꯑꯩꯅ ꯄꯤ ꯇꯥꯒꯤꯕ ꯑꯩꯅ ꯅꯨꯡꯉꯥꯏꯇꯕ ꯑꯁ ꯃꯌꯥꯝꯗꯣ ꯑꯩ ꯑꯩ ꯃꯗꯨꯗꯩꯗꯨꯗ ꯑꯩꯒꯤ ꯊꯝꯃꯣꯏ ꯁꯣꯛꯈꯤꯕ ꯑꯩꯅ ꯍꯥꯏꯗꯤ ꯉꯁꯥꯏꯒꯤ ꯀꯗꯥꯏꯗꯒꯤ ꯑꯃꯨꯛ ꯑꯩꯅ ꯑꯃꯃꯨꯛ ꯑꯅꯧꯕ ꯑꯃꯃꯨꯛ ꯁꯤꯜꯂꯒ ꯐꯅꯦꯛꯇꯣ ꯁꯦꯠꯇꯣꯏꯅ ꯍꯥꯏꯕ ꯑꯩꯅ ꯂꯨꯍꯣꯡꯕꯒꯤꯅꯤꯅ ꯑꯗꯨꯛ ꯐꯖꯅ ꯑꯩꯅ ꯄꯥꯝꯖꯅ ꯈꯣꯏꯗꯥꯅ ꯀꯩꯅꯣ ꯇꯧꯔꯒ ꯂꯣꯜꯂꯨꯔꯕ ꯀꯥꯟꯗꯨꯗꯗꯤ ꯍꯦꯛꯇ ꯁꯦꯠꯇꯣ ꯈꯣꯏꯗꯣ ꯃꯊꯛꯇ ꯁꯨꯃꯥꯏꯅ ꯃꯈꯥꯗ ꯀꯣꯟꯒꯗꯕ ꯁꯨꯃꯥꯏꯅ ꯃꯊꯛꯇ ꯑꯃꯈꯛ ꯁꯣꯏꯔꯒ ꯂꯩꯔꯝꯕ ꯑꯩꯁꯨ ꯌꯦꯡꯍꯧꯗꯕ ꯍꯥꯏꯕꯗꯨꯅꯤ ꯑꯩꯒꯤ ꯊꯝꯃꯣꯏꯁꯤꯗ ꯑꯩꯅ ꯅꯨꯡꯉꯥꯏꯒꯤꯗꯕ ꯑꯩ ꯄꯤ ꯇꯥꯕꯅꯦ ꯑꯩꯅ ꯐꯖꯅ ꯁꯦꯠꯆꯔꯒꯦ ꯍꯥꯏꯗꯅ ꯑꯩꯅ ꯇꯧꯒꯤꯕꯅꯦ ꯍꯥꯏꯕ ꯑꯗꯣ ꯎꯝ ꯑꯗꯨꯛꯀꯤ ꯃꯇꯤꯛ ꯅꯨꯡꯉꯥꯏꯇꯦ ꯑꯩ ꯅꯨꯡꯉꯥꯏꯇꯕ ꯍꯥꯏꯁꯤꯕꯣ ꯑꯩ ꯅꯨꯡꯉꯥꯏꯇꯦ ꯊꯝꯃꯣꯏꯁꯤ ꯁꯣꯛꯈꯔꯦ ꯊꯝꯃꯣꯏꯁꯦ ꯑꯗꯨꯒ ꯑꯩꯅ ꯉꯁꯥꯏꯒꯤ ꯑꯁꯤ ꯀꯃꯥꯏꯅ ꯇꯧꯅꯤꯅ ꯑꯩꯅ ꯈꯜꯂꯀꯥꯟꯗꯗꯤ ꯁꯦꯟꯗꯣ ꯍꯟꯗꯣꯛꯄꯁꯨ ꯌꯥꯗꯒꯨꯝ ꯇꯧ ꯑꯗꯒꯤ ꯃꯗꯨ ꯍꯟꯗꯣꯛꯎꯕꯗ ꯑꯃꯨꯛ ꯄ꯭ꯔꯣꯕ꯭ꯂꯦꯝ ꯑꯃꯃꯨꯛ ꯑꯣꯏꯗꯣꯏꯕ ꯃꯗꯨꯗ ꯑꯩꯅ ꯆꯥꯛꯈꯤꯕ ꯊꯋꯥꯏꯁꯦ ꯑꯩ ꯇꯁꯦꯡꯅ ꯃꯗꯨꯗꯤ ꯃꯗꯨꯗꯒꯤ ꯍꯦꯟꯅ ꯊꯋꯥꯏ ꯆꯥꯛꯈꯤꯕꯁꯦ ꯑꯩ ꯂꯩꯇꯦ ꯇꯁꯦꯡꯅ ꯑꯩ ꯑꯗꯨꯛꯀꯤ ꯃꯇꯤꯛ ꯊꯋꯥꯏ ꯌꯥꯎꯅ ꯑꯩꯅ ꯐꯖꯅ ꯂꯣꯟꯖꯕꯅꯦ ꯑꯩ ꯃꯁꯤꯗꯗꯤ ꯐꯖꯍꯜꯂꯒꯦ ꯍꯥꯏꯗꯅ ꯑꯗꯨꯕꯨ ꯏꯃꯥ ꯑꯩ ꯑꯗꯨꯒꯤ ꯗꯒꯤ ꯑꯩ ꯑꯁ ꯑꯩ ꯑꯗꯨꯒꯤ ꯄꯨꯟꯁꯤꯗ ꯑꯩꯅ ꯊꯋꯥꯏꯗꯒꯤ ꯆꯥꯛꯈꯤꯕ ꯍꯥꯏꯁꯦ ꯑꯩꯅ ꯊꯋꯥꯏꯅ ꯈꯣꯏꯗꯥꯅ ꯂꯩꯖꯔꯒ ꯇꯧꯖꯕꯅꯤ ꯍꯥꯏꯕ ꯑꯗꯣ ꯑꯩꯅ ꯃꯁꯤꯗꯗꯤ ꯁꯦꯠꯂꯒꯦ ꯍꯥꯏꯗꯅ ꯑꯩꯁꯨ ꯂꯨꯍꯣꯡꯕꯗꯁꯨ ꯁꯦꯠꯀꯦ ꯍꯥꯏꯗꯅ ꯑꯩꯅ ꯐꯖꯅ ꯊꯝꯃꯣꯏꯅ ꯈꯣꯏꯗꯥꯅ ꯃꯆꯨꯗꯨꯁꯨ ꯈꯟꯖꯔꯒ ꯂꯣꯟꯖꯕꯅꯦ ꯑꯩꯅ ꯏꯃꯥ ꯑꯗꯨꯗ ꯇꯧꯔꯝꯃꯤꯕ ꯃꯑꯣꯡꯗꯨꯗ ꯑꯩꯗꯤ ꯍꯦꯛꯇ ꯑꯩꯒꯤ ꯊꯝꯃꯣꯏꯁꯦ ꯄꯨꯔꯥ ꯀꯥꯏꯒꯔꯦ ꯀꯥꯏꯕ ꯌꯥꯕꯒꯩ ꯀꯥꯏꯒꯔꯦ ꯑꯩ ꯊꯝꯃꯣꯏꯁꯦ ꯃꯗꯩꯗꯨꯗ ꯑꯩ ꯑꯩ ꯇꯁꯦꯡꯅ ꯑꯩꯒꯤ ꯑꯋꯥꯕ ꯍꯥꯏꯕꯗꯨ ꯃꯗꯨ ꯑꯣꯏꯒꯤꯕꯅꯤ ꯅꯨꯡꯉꯥꯏꯇꯕ ꯊꯋꯥꯏ ꯆꯥꯛꯈꯤꯕ ꯑꯁ ꯑꯩ ꯆꯥꯛꯄ ꯍꯥꯏꯕꯨ ꯑꯗꯨꯝ ꯂꯣꯏꯔꯦ ꯑꯗꯩꯗ ꯑꯗꯨꯗꯒꯤ ꯍꯦꯟꯅ ꯍꯥꯏꯅꯤꯉꯥꯏ ꯂꯩꯇ꯭ꯔꯦ ꯑꯩꯅ ꯅꯨꯡꯉꯥꯏꯒꯤꯗꯕ ꯋꯥꯔꯤ ꯍꯥꯏꯔꯤꯁꯦ ꯃꯁꯤꯅꯤ ꯈ꯭ꯋꯥꯏꯗꯒꯤ ꯅꯨꯡꯉꯥꯏꯇꯕ ꯈꯣꯏꯗꯨ ꯈꯛꯇ ꯑꯣꯟꯅꯔꯒ ꯂꯩꯔꯝꯕ ꯑꯗꯒꯤ ꯑꯩꯅ ꯑꯗꯨꯛ ꯐꯖꯅ ꯊꯥꯔꯤꯕ ꯁꯦꯠꯇꯨꯗꯩꯗꯨꯗ ꯍꯦꯛꯇ ꯈꯤꯇꯪ ꯂꯥꯞꯊꯣꯛꯑꯒ ꯌꯦꯡꯕꯗ ꯐꯖꯔꯝꯗꯕꯗꯣ ꯑꯁ ꯃꯗꯨꯒꯤ ꯃꯇꯦꯛꯀꯤ ꯁꯔꯨꯛꯇꯨꯗ ꯑꯗꯨꯛꯀꯤ ꯃꯇꯤꯛ ꯐꯖꯔꯝꯗꯦ ꯑꯩ ꯑꯗꯨꯅ ꯑꯩ ꯊꯝꯃꯣꯏꯁꯦ ꯑꯩ ꯍꯥꯏꯕꯝ ꯈꯪꯗꯅ ꯅꯨꯡꯉꯥꯏꯇꯕ ꯑꯃ ꯍꯥꯏꯕꯗꯣ ꯑꯩ ꯑꯗꯨꯗꯩꯗꯨꯗ ꯑꯣꯏꯈ꯭ꯔꯦꯕ ꯑꯩ ꯅꯨꯡꯉꯥꯏꯇꯕ ꯍꯥꯏꯁꯦ ꯑꯗꯨꯛꯀꯤ ꯃꯇꯤꯛ ꯅꯨꯡꯉꯥꯏꯇꯦ ꯑꯩ ꯂꯩꯇ꯭ꯔꯦ ꯅꯨꯡꯉꯥꯏꯇꯕ ꯍꯥꯏꯕꯁꯦ ꯂꯣꯏꯔꯦ ꯅꯨꯡꯉꯥꯏꯇꯕ ꯍꯥꯏꯁꯦ ꯑꯗꯩꯗꯨꯗ